ꯎꯝ ꯍꯜꯂꯣ ꯚꯥꯏ ꯀꯔꯤ ꯂꯩꯒꯦ

ꯍꯣꯏ ꯇꯥꯈ꯭ꯔꯦ ꯚꯥꯏ ꯑꯗꯨꯗꯤ ꯌꯥꯝ ꯐꯩꯅꯦ ꯚꯥꯏ ꯍꯌꯦꯡ ꯑꯩ ꯍꯌꯦꯡ ꯊꯕꯛ ꯂꯩꯇꯦ ꯑꯩ

ꯍꯣꯏ ꯌꯥꯏꯅꯦ ꯍꯣꯏ ꯌꯥꯏꯅꯦ ꯑꯩꯁꯨ ꯏꯃꯥꯟꯅꯕ ꯑꯍꯨꯝ ꯃꯔꯤꯒꯨꯝꯕꯗꯤ ꯂꯩꯒꯅꯤ ꯑꯗꯨ ꯃꯈꯣꯏ ꯀꯣꯜ ꯇꯧꯔꯒ ꯆꯠꯅꯤꯡꯉꯥꯏ ꯅꯝꯐꯨꯅ ꯍꯥꯏꯅꯒꯦ

ꯑꯥ ꯚꯥꯏ ꯍꯣꯏ ꯍꯣꯏ ꯚꯥꯏ